ꯑꯩꯅ ꯑꯩꯈꯣꯏꯒꯤ ꯏꯃꯨꯡꯒꯤ ꯑꯉꯥꯡꯁꯤꯡꯗ ꯏꯔꯣꯏꯕ ꯇꯝꯕꯤꯈ꯭ꯔꯦ ꯃꯈꯣꯏꯁꯤꯡ ꯑꯗꯨꯅ ꯄꯨꯈ꯭꯭ꯔꯤꯗ ꯌꯥꯝ ꯋꯥꯅ ꯏꯔꯣꯏꯖꯕꯗꯨ ꯎꯕꯗ ꯑꯩꯅ ꯏꯔꯥꯛꯅꯒꯗꯣꯏ ꯇꯧꯔꯝꯕꯗ ꯑꯩꯅ ꯌꯥꯝꯅ ꯑꯩꯅ ꯇꯝꯕꯤꯔꯒ ꯍꯩꯍꯟꯈ꯭ꯔꯦ